ꯇꯦꯛꯅꯣꯂꯣꯖꯤꯅ ꯑꯩꯈꯣꯏꯒꯤ ꯕꯤꯖꯤꯅꯦꯁꯇ ꯏꯁꯃꯣꯜ ꯕꯤꯖꯤꯅꯦꯁ ꯑꯃꯁꯨꯡ ꯀꯩꯅꯣꯗ ꯏꯐꯦꯛ ꯇꯧꯕ ꯕꯤꯖꯤꯅꯦꯁꯇ ꯗꯦꯕ꯭ꯂꯞꯃꯦꯟꯗ ꯏꯐꯦꯛ ꯇꯧꯕ ꯍꯥꯏꯕꯁꯤ ꯑꯩꯈꯣꯏꯒꯤ ꯍꯥꯟꯅꯗꯤ ꯌꯥꯝ ꯋꯥꯟꯅꯔꯝꯃꯤ ꯕꯤꯖꯤꯅꯦꯁ ꯇꯧꯕ ꯃꯇꯝꯗ ꯍꯥꯏꯗꯤ ꯁꯝꯅ ꯍꯥꯏꯔꯕ ꯃꯇꯝꯗ ꯖꯤ ꯑꯦꯁ ꯇꯤꯇꯕꯨ ꯈꯣꯠꯄ ꯑꯣꯏꯔꯣ ꯖꯤ ꯑꯦꯁ ꯇꯤ ꯈꯣꯠꯄꯁꯤꯗ ꯋꯥꯟꯅꯔꯝꯃꯤꯕꯅꯤ ꯍꯧꯖꯤꯛꯇꯤ ꯊ꯭ꯔꯨ ꯀꯝꯄ꯭ꯌꯨꯇꯔ ꯀꯝꯄ꯭ꯌꯨꯇꯔꯁꯤ ꯇꯦꯛꯅꯣꯂꯣꯖꯤ ꯃꯈꯜ ꯑꯃꯅꯤ ꯍ꯭ꯌꯨꯃꯦꯟ ꯋꯥꯟꯗꯔ ꯍꯥꯏꯅ ꯍꯥꯏꯅꯔꯤꯕꯅꯤ ꯀꯝꯄ꯭ꯌꯨꯇꯔꯁꯦ ꯑꯗꯨ ꯀꯝꯄ꯭ꯌꯨꯇꯔꯁꯤ ꯂꯥꯛꯄꯗꯒꯤ ꯃꯤꯑꯣꯏꯕꯁꯤꯡꯁꯦ ꯍꯧꯖꯤꯛꯇꯤ ꯖꯤ ꯑꯦꯁ ꯇꯤꯒꯤꯁꯦ ꯐꯠ ꯐꯠ ꯐꯠ ꯁꯦꯀꯦꯟꯗ ꯋꯤꯗꯤꯟ ꯁꯦꯀꯦꯟꯁ ꯇꯛ ꯇꯛ ꯇꯛ ꯇꯛ ꯇꯧ ꯉꯝꯃꯦ ꯑꯩꯅ ꯅꯣꯠ ꯑꯃ ꯏꯅꯤꯡꯉꯦ ꯅꯣꯠ ꯑꯃ ꯏꯅꯤꯡꯕ ꯃꯇꯝꯁꯤꯗ ꯅꯣꯠ ꯅꯣꯠꯇꯣ ꯑꯗꯨꯝ ꯀꯝꯄ꯭ꯌꯨꯇꯔꯗ ꯐꯣꯟꯗ ꯇꯦꯛꯅꯣꯂꯣꯖꯤꯅꯤ ꯑꯗꯨꯁꯨ ꯑꯗꯨ ꯇꯛ ꯇꯛ ꯇꯛ ꯏꯁꯤꯟꯗꯅ ꯈꯣꯠꯆꯤꯟꯗꯅ ꯑꯗꯨꯝ ꯇꯧꯕ ꯌꯥꯔꯦ ꯑꯗꯨꯗꯒꯤꯗꯤ ꯑꯩꯒꯤ ꯃꯤꯉꯣꯟꯗ ꯄꯩꯁꯥ ꯇꯣꯟꯈꯤꯕ ꯑꯩꯒꯤ ꯃꯤꯉꯣꯟꯗ ꯄꯩꯁꯥ ꯇꯣꯟꯈꯤꯕ ꯊꯧꯅꯤꯡꯕ ꯆꯤꯟꯅ ꯊꯧꯗ꯭ꯔꯁꯨ ꯌꯥꯔꯦ ꯍꯧꯖꯤꯛꯇꯤ ꯇꯦꯛꯅꯣꯂꯣꯖꯤꯒꯤ ꯊ꯭ꯔꯨꯗꯒꯤ ꯃꯥꯒꯤ ꯈꯇꯥ ꯑꯦꯞ ꯑꯗꯨ ꯑꯦꯞꯑꯅ ꯂꯩꯕꯅꯤ ꯑꯗꯨꯗꯒꯤ ꯑꯗꯨꯝ ꯄꯩꯁꯥꯁꯤ ꯑꯗꯨꯝ ꯊꯧꯕ ꯌꯥꯔꯦ ꯑꯗꯨꯒ ꯑꯩꯈꯣꯏꯒꯤ ꯀꯔꯤ ꯀꯩꯅꯣꯁꯦ ꯄꯩꯁꯥ ꯃꯤꯉꯣꯟꯗꯒꯤ ꯂꯥꯛꯀꯗꯕ ꯂꯩꯕ ꯑꯃ ꯑꯃ ꯑꯗꯨꯗꯒꯤꯗꯤ ꯑꯩꯅ ꯕꯤꯜ ꯀꯌꯥ ꯇꯣꯜꯂꯤ ꯕꯤꯜ ꯀꯔꯤ ꯀꯔꯤ ꯇꯧꯏ ꯑꯦꯛꯁꯦꯜꯗ ꯂꯣꯏꯅ ꯃꯦꯟꯇꯦꯟ ꯇꯧꯔ ꯊꯝꯕ ꯌꯥꯏ ꯑꯗꯒꯤꯗꯤ ꯃꯥꯒꯤ ꯁꯦꯂꯔꯤꯁꯦ ꯀꯔꯝꯀꯥꯟꯗ ꯄꯤꯗꯣꯏꯅꯣ ꯃꯥꯒꯤ ꯀꯩꯅꯣꯁꯤꯅ ꯀꯔꯝ ꯀꯥꯟꯗ ꯄꯤꯒꯅꯤ ꯍꯥꯏꯕꯁꯤꯁꯨ ꯑꯗꯨꯝ ꯂꯣꯏꯅ ꯇꯦꯛꯅꯣꯂꯣꯖꯤꯅꯤ ꯑꯗꯨꯗꯒꯤꯗꯤ ꯑꯩꯈꯣꯏꯒꯤ ꯀꯔꯤ ꯍꯥꯏꯅꯤ ꯕꯤꯖꯤꯅꯦꯁ ꯑꯥꯏꯗꯤꯌꯥ ꯕꯤꯖꯤꯅꯦꯁ ꯑꯥꯏꯗꯤꯌꯥꯁꯤ ꯑꯩꯈꯣꯏꯅ ꯍꯧꯖꯤꯛ ꯍꯥꯟꯅꯗꯤ ꯈꯕꯔꯗ ꯀꯔꯤꯗ ꯍꯥꯞꯇꯅ ꯌꯥꯝ ꯋꯥꯅ ꯇꯧꯅꯔꯝꯃꯤ ꯍꯧꯖꯤꯛꯇꯤ ꯏꯟꯁꯇꯥꯒ꯭ꯔꯥꯝꯗ ꯑꯦꯠꯁ ꯑꯃ ꯍꯥꯞꯈꯤꯕꯗ ꯐꯠ ꯂꯥꯎꯅ ꯀꯩꯅꯣ ꯇꯧꯕ ꯌꯥꯏꯕ ꯌꯥꯝꯅ ꯂꯥꯔꯖ ꯏꯁꯀꯦꯜꯗ ꯐꯦꯁꯕꯨꯛꯇ ꯑꯦꯗꯚꯔꯇꯥꯏꯖ ꯑꯃ ꯇꯛ ꯇꯧꯕꯤꯈꯤꯕ ꯑꯗꯒꯤꯗꯤ ꯏꯟꯁꯇꯥꯒ꯭ꯔꯥꯝꯗ ꯇꯛ ꯂꯥꯎꯅ ꯇꯧꯈꯤꯕ ꯁꯤꯅ ꯇꯦꯛꯅꯣꯂꯣꯖꯤꯒꯤ ꯀꯥꯟꯅꯕ ꯍꯥꯏꯕꯁꯦ ꯁꯣꯁꯦꯜ ꯃꯦꯗꯤꯌꯥ ꯁꯣꯁꯦꯜ ꯃꯦꯗꯤꯌꯥꯁꯦ ꯋꯥꯆꯦꯞꯄꯨ ꯑꯣꯏꯔꯣ ꯏꯟꯁꯇꯥꯒ꯭ꯔꯥꯝꯕꯨ ꯑꯣꯏꯔꯣ ꯐꯦꯁꯕꯨꯛꯄꯨ ꯑꯣꯏꯔꯣ ꯁꯤꯗ ꯑꯗꯨꯝ ꯑꯩꯒꯤ ꯗꯨꯀꯥꯟꯁꯦ ꯑꯦꯗꯚꯔꯇꯤꯖꯃꯦꯟ ꯑꯦꯗꯚꯔꯇꯤꯖ ꯑꯃ ꯇꯧꯈꯤ ꯃꯇꯝꯗ ꯌꯥꯝꯅ ꯀꯥꯟꯅꯕ ꯑꯃ ꯄꯤꯕ ꯉꯝꯃꯤ ꯁꯤꯅꯤ ꯇꯦꯛꯅꯣꯂꯣꯖꯤ ꯇꯦꯛꯅꯣꯂꯣꯖꯤ ꯏꯁ ꯗ ꯐ꯭ꯌꯨꯆꯔ ꯍ꯭ꯋꯥꯠ ꯃꯣꯔ ꯀꯦꯟ ꯑꯥꯏ ꯁꯦ